ꯍꯂꯣ ꯁꯤ ꯁꯤꯁꯦ ꯑꯩ ꯐꯣꯟ ꯁꯤ ꯄꯥꯏꯕꯤꯔꯛꯏꯁꯤ ꯀꯅꯥꯅꯣ ꯑꯣ ꯑꯩ ꯐꯣꯟ ꯑꯧ ꯃꯥꯅꯦ ꯑꯗ ꯑꯩꯅ ꯐꯣꯟ ꯇꯧꯖꯔꯛꯏꯁꯦ ꯂꯧ ꯂꯧ ꯅꯣꯏꯒꯤ ꯄꯦꯡꯕꯒꯤ ꯃꯤ ꯈꯔ ꯅꯦꯛꯀꯅꯦꯅ ꯍꯥꯏꯕ ꯑꯗꯨꯗꯣ ꯃꯤ ꯀꯌꯥ ꯂꯧꯅ ꯀꯌꯥꯝ ꯌꯥꯝꯕꯅꯣ ꯃꯤ ꯀꯌꯥꯃꯨꯛ ꯅꯦꯛꯀꯗꯧꯕꯅꯣ ꯑꯗꯨ ꯑꯃꯇ ꯈꯪꯅꯤꯡꯗꯅ ꯍꯪꯉꯛꯏꯅꯤ ꯑꯗꯨ ꯑꯩꯈꯣꯏ ꯅꯨꯄꯤ ꯅꯨꯄꯤ ꯉꯥꯛꯇꯅ ꯑꯣꯏꯔꯒꯅꯅꯦ ꯅꯨꯄꯤꯗ ꯃꯤ ꯑꯃꯗ ꯂꯨꯄꯥ ꯆꯍꯨꯝ ꯆꯍꯨꯝꯒꯤ ꯆꯥꯡ ꯆꯠꯂꯦꯕꯀꯣ ꯑꯗꯨ ꯑꯗꯨꯒ ꯃꯔꯥꯛ ꯃꯔꯥꯛꯇꯗꯤ ꯃꯤ ꯑꯩꯈꯣꯏꯒꯤ ꯄꯦꯡꯕꯅꯤꯅ ꯅꯥꯄꯤ ꯍꯧꯕ ꯍꯧꯗꯕ ꯂꯩꯌꯦꯕꯀꯣ ꯃꯤ ꯅꯥꯄꯤꯗꯣ ꯈꯔ ꯌꯥꯝ ꯍꯧꯔꯒꯗꯤ ꯃꯤ ꯑꯗꯨꯝ ꯈꯔ ꯌꯥꯝꯃꯤ ꯃꯤ ꯀꯨꯟꯊ꯭ꯔꯥ ꯅꯤꯐꯨꯃꯨꯛ ꯆꯪꯕꯁꯨ ꯌꯥꯎꯋꯦꯕ ꯑꯗꯨꯒ ꯅꯥꯄꯤꯗꯨꯅ ꯌꯥꯝ ꯍꯧꯗ꯭ꯔꯕ ꯑꯗꯩ ꯎꯔꯤꯖꯥꯛ ꯀꯥꯇꯣ ꯌꯥꯝ ꯀꯟ ꯍꯧꯗ꯭ꯔꯒꯗꯤ ꯈꯨꯂꯪꯗꯣ ꯑꯗꯨꯝ ꯀꯨꯟꯃꯨꯛꯅ ꯑꯗꯨꯝ ꯌꯥꯅꯤ ꯑꯗꯨꯒ ꯈꯔ ꯌꯥꯝ ꯎꯔꯤꯖꯥꯛꯀꯨꯝꯕ ꯅꯥꯄꯤꯒꯨꯝꯕ ꯈꯔ ꯌꯥꯝ ꯍꯧꯔꯒꯗꯤ ꯃꯤ ꯅꯤꯐꯨꯃꯨꯛꯀ ꯑꯗꯨꯝ ꯆꯪꯕꯁꯨ ꯌꯥꯎꯋꯦ ꯑꯗꯨ ꯀꯌꯥꯝ ꯇꯥꯍꯟꯅꯤꯡꯏꯅꯣ ꯑꯥꯎ ꯑꯣ ꯑꯗꯨꯝ ꯑꯗꯣ ꯑꯩꯈꯣꯏ ꯈꯨꯂꯪ ꯑꯩꯈꯣꯏ ꯃꯤ ꯃꯤ ꯀꯨꯟꯅꯦꯕꯀꯣ ꯑꯩꯈꯣꯏ ꯈꯨꯂꯪꯁꯦ ꯑꯗꯨꯗꯨꯒ ꯑꯌꯨꯛꯀ ꯅꯨꯡꯊꯤꯟꯒ ꯇꯥꯔꯒꯗꯤ ꯃꯤ ꯈꯨꯂꯪ ꯅꯤꯐꯨ ꯑꯣꯏꯗꯣꯏꯅꯦꯕ ꯑꯗꯩꯗꯤ ꯑꯌꯨꯛ ꯉꯟꯇꯥꯗ ꯂꯥꯛꯑꯒ ꯑꯗꯨꯒ ꯑꯌꯨꯛꯀ ꯅꯨꯡꯊꯤꯟꯒ ꯀꯨꯝꯃꯣ ꯍꯥꯏꯕꯔꯥ ꯑꯗꯒꯤ ꯑꯌꯨꯛ ꯈꯛꯇꯪ ꯀꯨꯝꯃꯣ ꯍꯥꯏꯕꯔꯥ ꯑꯗꯨꯗꯤ ꯁꯣꯝꯒꯤ ꯑꯄꯥꯝꯕ ꯇꯥꯔꯦ ꯑꯗꯨꯒ ꯂꯥꯛꯄꯗꯤ ꯑꯩꯈꯣꯏ ꯃꯤ ꯀꯨꯟꯗꯤ ꯂꯥꯛꯑꯅꯤ ꯑꯌꯨꯛꯁꯤꯗ ꯑꯣ ꯑꯣ ꯑꯗꯨꯒ ꯑꯌꯨꯛꯀ ꯅꯨꯡꯊꯤꯟꯒ ꯀꯨꯝ ꯇꯥꯔꯒꯗꯤ ꯈꯨꯂꯪ ꯅꯤꯐꯨ ꯑꯣꯏꯔꯛꯀꯗꯣꯏꯅꯦꯕ ꯑꯗꯨꯗꯤ ꯑꯌꯨꯛ ꯅꯨꯡꯊꯤꯟ ꯑꯣꯏꯔꯒꯗꯤ ꯃꯤ ꯑꯃꯗ ꯈꯨꯂꯪ ꯑꯃ ꯂꯨꯄꯥ ꯆꯥꯇꯔꯨꯛ ꯆꯥꯇꯔꯨꯛꯀꯤ ꯍꯤꯟꯆꯥꯞꯇ ꯑꯣꯏꯔꯛꯑꯅꯤ ꯍꯣꯏ ꯌꯥꯏꯌꯦ ꯑꯗꯨꯝ ꯁꯣꯝꯒꯤ ꯑꯄꯥꯝꯕꯅꯤ ꯍꯥꯏꯗꯤ ꯃꯤ ꯀꯨꯟꯗꯨꯅ ꯑꯌꯨꯛ ꯈꯛꯇꯪꯅꯦ ꯑꯌꯨꯛ ꯈꯛꯇꯪ ꯇꯧꯕꯤꯔꯣ ꯍꯥꯏꯔꯁꯨ ꯌꯥꯏꯌꯦꯕ ꯌꯥꯏꯌꯦ ꯑ ꯂꯥꯛꯂꯤꯕ ꯅꯣꯡꯃꯥꯏꯖꯤꯡ ꯅꯨꯃꯤꯠꯁꯤꯗ ꯂꯥꯛꯑꯒꯦ ꯌꯥꯒꯗꯔꯥ ꯑꯣ ꯍꯣꯏ ꯑꯧ ꯏꯁꯤꯡ ꯃꯥꯏꯁꯤꯡꯗꯤ ꯑꯗꯨꯝ ꯈꯔ ꯑꯗꯨ ꯊꯝꯕꯤꯔꯝꯃꯨꯀꯣ ꯈꯔ ꯀꯟꯁꯟꯕꯤꯔꯝꯃꯣ ꯏꯁꯤꯡ ꯌꯥꯎꯗ꯭ꯔꯗꯤ ꯅꯨꯡꯉꯥꯏꯇꯦꯕ ꯆꯥꯕꯁꯦ ꯑꯗꯨꯝ ꯀ꯭ꯋꯥꯒꯨꯝꯕ ꯑꯗꯒꯤ ꯇꯟ ꯆꯥꯒꯨꯝꯕ ꯁꯨꯃꯥꯏꯅ ꯁꯥꯅꯩꯌꯦ ꯍꯣꯏ ꯍꯣꯏ ꯁꯤ ꯅꯝꯕꯔꯁꯤꯗ ꯑꯗꯨꯝ ꯇꯧꯔꯛꯑꯒꯦ ꯑꯗꯨꯗꯤ ꯑꯧ ꯑꯥꯎ ꯃꯥꯅꯦ ꯃꯤ ꯀꯨꯟ ꯂꯥꯛꯑꯅꯦꯕ ꯀꯨꯟꯗꯨꯅ ꯑꯌꯨꯛ ꯈꯛꯇꯪ ꯁꯨ ꯍꯥꯏꯔꯒꯅ ꯁꯨꯔꯦ ꯑꯗꯒꯤ ꯅꯨꯡꯊꯤꯟꯁꯨ ꯌꯥꯎꯅ ꯁꯨꯕꯤꯔꯣ ꯍꯥꯏꯔꯒꯅ ꯈꯨꯂꯪ ꯈꯨꯂꯪꯗꯗꯤ ꯅꯤꯐꯨ ꯑꯣꯏꯗꯣꯏꯕ ꯑꯗꯨꯏ ꯋꯥꯅꯦ ꯑꯩꯅ ꯍꯣ ꯍꯣ ꯍꯣꯏ ꯑꯩ ꯐꯣꯟ ꯇꯧꯖꯔꯛꯑꯒꯦ ꯁꯤꯗ